ꯑꯩꯈꯣꯏꯅ ꯌꯦꯟ ꯉꯥꯅꯨ ꯂꯣꯏꯕ ꯃꯇꯝꯗ ꯑꯩꯈꯣꯏꯅ ꯃꯈꯣꯏꯁꯦ ꯈ꯭ꯋꯥꯏꯗꯒꯤ ꯃꯔꯨ ꯑꯣꯏꯅ ꯑꯩꯈꯣꯏꯅ ꯅꯥꯗ ꯌꯥꯛꯇꯅꯕ ꯑꯩꯈꯣꯏꯒꯤ ꯂꯥꯏꯅꯥ ꯇꯤꯟꯅꯥ ꯆꯦꯟꯗꯅꯕ ꯑꯩꯈꯣꯏꯅ ꯌꯥꯝꯅ ꯃꯈꯣꯏꯗ ꯍꯣꯠꯅꯕ ꯑꯃ ꯆꯪꯉꯤ ꯃꯈꯣꯏꯁꯤ ꯀꯔꯝꯍꯥꯏ ꯇꯧꯗꯅ ꯃꯣꯏꯁꯤ ꯂꯥꯏꯅꯥ ꯆꯪꯍꯜꯂꯣꯏꯗꯒꯦ ꯀꯔꯝꯍꯥꯏ ꯇꯧꯅ ꯃꯁꯥ ꯃꯥꯎ ꯐꯅ ꯊꯝꯒꯗꯒꯦ ꯂꯥꯏꯅꯥ ꯇꯤꯟꯅꯥ ꯆꯦꯜꯍꯜꯂꯣꯏꯗꯒꯦ ꯍꯥꯏꯕꯁꯦ ꯑꯩꯈꯣꯏꯅ ꯉꯥꯅꯨꯁꯤ ꯌꯦꯟ ꯉꯥꯅꯨ ꯂꯣꯏꯕ ꯃꯇꯝꯗ ꯑꯩꯈꯣꯏꯒꯤ ꯑꯩꯈꯣꯏꯒꯤ ꯌꯦꯟꯁꯦ ꯑꯩꯈꯣꯏꯒꯤ ꯃꯈꯣꯏꯒꯤ ꯂꯩꯐꯝꯗ ꯃꯈꯣꯏꯗ ꯑꯩꯈꯣꯏꯅ ꯋꯥꯏꯒꯨꯃꯕ ꯆꯥꯏꯕꯤꯔꯒ ꯃꯁꯥꯁꯦ ꯑꯩꯈꯣꯏꯒꯤ ꯀꯪꯅ ꯆꯣꯠ ꯆꯣꯠ ꯂꯥꯎꯗꯕ ꯃꯊꯤ ꯃꯌꯨꯡ ꯆꯣꯠ ꯆꯣꯠ ꯂꯥꯎꯗꯅ ꯑꯩꯈꯣꯏ ꯂꯥꯏꯗꯅꯕ ꯑꯩꯈꯣꯏꯅ ꯋꯥꯏꯒꯨꯝꯕ ꯆꯥꯏꯊꯣꯛꯑꯒ ꯃꯗꯨꯗ ꯂꯣꯏꯔꯒ ꯑꯩꯈꯣꯏꯒꯤ ꯑꯃꯨꯛꯀ ꯍꯟꯅ ꯑꯩꯍꯣꯏꯒꯤ ꯋꯥꯏꯁꯤ ꯃꯊꯤ ꯃꯌꯨꯡ ꯈꯔ ꯆꯣꯠꯁꯜꯂꯛꯑꯒꯗꯤ ꯑꯩꯈꯣꯏꯅ ꯑꯃꯨꯛꯀ ꯁꯤꯟꯕꯤꯕ ꯌꯥꯝ ꯇꯣꯏꯅ ꯑꯩꯈꯣꯏꯒꯤ ꯍꯥꯞꯇꯥ ꯑꯝꯗ ꯑꯩꯈꯣꯏꯒꯤ ꯅꯨꯃꯤꯠ ꯃꯔꯤꯅꯤ ꯐꯥꯏꯕ ꯗꯦꯖ ꯐꯣꯔ ꯗꯦꯖ ꯃꯔꯤ ꯃꯉꯥꯅꯤꯗ ꯁꯤꯟꯕꯤꯕ ꯑꯩꯈꯣꯏꯒꯤ ꯋꯥꯏꯁꯦ ꯑꯃꯨꯛ ꯁꯤꯟꯕꯤꯕ ꯑꯃꯨꯛ ꯃꯊꯤ ꯃꯌꯨꯡ ꯃꯔꯥꯡ ꯀꯥꯏꯁꯜꯂꯛꯑꯒ ꯑꯃꯨꯛꯍꯦꯛ ꯁꯤꯟꯕꯤꯕ ꯁꯨꯃꯥꯏꯅ ꯁꯤꯜꯂ ꯁꯤꯜꯂ ꯃꯈꯣꯏꯁꯦ ꯂꯥꯏꯅꯥ ꯇꯤꯟꯅꯥ ꯆꯦꯟꯗꯅꯕ ꯌꯥꯝꯅ ꯀꯪꯅ ꯆꯣꯠ ꯆꯣꯠ ꯂꯥꯎꯗꯅ ꯃꯍꯤꯛ ꯃꯇꯥꯡ ꯆꯦꯟꯗꯅꯕ ꯑꯩꯈꯣꯏꯅ ꯁꯨꯃꯥꯏꯅ ꯇꯣꯏꯅ ꯁꯦꯡꯗꯣꯛꯄꯤꯔꯒ ꯑꯩꯈꯣꯏꯒꯤ ꯂꯣꯏꯒꯗꯕꯅꯤ ꯑꯗꯨꯒ

ꯑꯩꯈꯣꯏꯒꯤ ꯀꯥꯡꯒꯨꯝꯕ ꯑꯩꯈꯣꯏꯒꯤ ꯐꯠꯇꯕ ꯀꯥꯡ ꯀꯩꯀꯥ ꯆꯤꯛꯑꯒ ꯃꯗꯨꯗꯒꯤ ꯑꯩꯈꯣꯏꯒꯤ ꯂꯥꯏꯅꯥ ꯁꯟꯗꯣꯛꯄ ꯌꯥꯕ ꯑꯗꯨꯅ ꯃꯔꯝ ꯑꯣꯏꯔꯒ ꯑꯩꯈꯣꯏꯅ ꯀꯔꯤꯒꯨꯝꯕ ꯑꯩꯈꯣꯏꯒꯤ ꯃꯣꯏꯒꯤ ꯍꯞꯄꯥꯒꯨꯝꯕ ꯑꯩꯈꯣꯏꯒꯤ ꯀꯥꯡꯈꯜ ꯑꯃ ꯁꯦꯝꯕꯤꯔꯒ ꯃꯣꯏ ꯀꯨꯞꯁꯤꯟꯕꯤꯕ ꯌꯣꯝꯖꯟꯕꯤꯕ ꯅꯤꯡꯊꯝꯊꯥ ꯃꯇꯝꯗ ꯑꯩꯈꯣꯏꯅ ꯑꯔꯨꯝꯕ ꯑꯩꯈꯣꯏꯒꯤ ꯕꯣꯛꯁꯀꯨꯝꯕꯗ ꯍꯥꯞꯄꯒ ꯐꯥꯖꯜꯂꯒ ꯑꯍꯤꯡꯒꯤ ꯁꯔꯨꯛꯁꯤ ꯊꯝꯕꯤꯕ ꯅꯥꯍꯟꯗꯕ ꯑꯗꯨꯒ ꯑꯩꯈꯣꯏꯅ ꯒꯨꯗ ꯅꯥꯏꯠ ꯊꯥꯕꯤꯕ ꯀꯥꯡꯒꯤ ꯃꯇꯝꯗ ꯃꯈꯣꯏꯗ ꯒꯨꯗ ꯅꯥꯏꯠ ꯑꯩꯈꯣꯏꯒꯤ ꯀꯥꯡ ꯆꯤꯛꯍꯟꯗꯕ ꯂꯨꯝꯅ ꯊꯝꯕ ꯑꯗꯨꯒ ꯃꯈꯣꯏꯗ ꯏꯁꯤꯡ ꯃꯔꯥꯡ ꯀꯥꯏꯅ ꯑꯩꯈꯣꯏꯒꯤ ꯅꯥꯔꯛꯄ ꯇꯧꯗꯅꯕ ꯑꯩꯈꯣꯏꯒꯤ ꯏꯁꯤꯡ ꯑꯩꯈꯣꯏꯒꯤ ꯄꯤꯊꯛꯄꯗ ꯑꯩꯈꯣꯏꯒꯤ ꯇꯨꯝꯅꯅꯕ ꯃꯈꯣꯏꯒꯤ ꯍꯤꯗꯥꯛ ꯂꯥꯡꯊꯛꯁꯤꯡ ꯁꯤꯖꯤꯟꯅꯔꯒ ꯁꯨꯃꯥꯏꯅ ꯂꯥꯏꯅꯥ ꯇꯤꯟꯅꯥ ꯀꯌꯥꯗꯒꯤ ꯉꯥꯛꯊꯣꯛꯅꯕ ꯅꯤꯡꯊꯝꯊꯥ ꯃꯇꯝꯗ ꯂꯨꯝꯍꯟꯕ ꯑꯗꯨꯒ

ꯑꯁꯤꯒꯤ ꯃꯥꯏꯅ ꯇꯧꯔꯒ ꯑꯩꯈꯣꯏꯅ ꯂꯥꯏꯅꯥ ꯇꯤꯟꯅꯥ ꯆꯦꯟꯗꯕ ꯍꯥꯏꯕꯗꯨ ꯑꯗꯨꯃꯥꯏꯅ ꯇꯧꯔꯒ ꯂꯣꯏ ꯂꯣꯏꯕꯤꯒꯗꯕꯅꯤ